ꯏꯝꯐꯥꯜ ꯋꯦꯁ ꯖꯤꯂꯥꯅ ꯀꯣꯟꯕꯗ ꯈꯨꯠꯁꯤꯟꯅꯔꯛꯂꯤꯕ ꯍꯥꯏꯌꯨ ꯍꯥꯏꯔꯒꯗꯤ ꯑꯩꯒꯤ ꯑꯣꯏꯅꯗꯤ ꯏꯝꯐꯥꯜ ꯃꯌꯣꯟꯗ ꯂꯩꯔꯤꯕ ꯃꯌꯥꯝꯅ ꯆꯠꯊꯣꯛ ꯆꯠꯁꯤꯟꯁꯨ ꯂꯥꯏꯅ ꯇꯧꯕꯗ ꯌꯥꯔꯕ ꯃꯤꯡ ꯑꯣꯏꯅ ꯍꯥꯏꯔꯕꯗ ꯕꯤꯔ ꯇꯤꯀꯦꯟꯗ꯭ꯔꯖꯤꯠ ꯐ꯭ꯂꯥꯏ ꯑꯣꯚꯔ ꯕ꯭ꯔꯤꯖꯀꯤ ꯃꯔꯝꯗ ꯑꯣꯏꯅ ꯍꯥꯏꯖꯒꯦ ꯕ꯭ꯔꯤꯖ ꯍꯥꯏꯔꯒꯗꯤ ꯃꯩꯇꯩꯂꯣꯟꯗꯕꯨꯗꯤ ꯊꯣꯡꯕꯨꯗꯤ ꯍꯥꯏꯔꯅꯤ ꯊꯣꯡ ꯑꯁꯤ ꯅꯕꯦꯝꯕꯔ ꯀꯨꯟꯊ꯭ꯔꯥ ꯇꯨ ꯊꯥꯎꯖꯟ ꯁꯕꯦꯟꯗ ꯒꯣꯕꯔꯅꯔ ꯗꯣꯛꯇꯔ ꯑꯦꯁ ꯑꯦꯁ ꯁꯤꯙꯨꯅ ꯏꯅꯣꯒ꯭ꯔꯦꯠ ꯇꯧꯈꯤꯕꯅꯤ ꯍꯧꯖꯤꯛ ꯊꯣꯡ ꯑꯁꯤ ꯁꯥꯕꯗꯒꯤ ꯃꯌꯥꯝꯅ ꯆꯠꯊꯣꯛ ꯆꯠꯁꯤꯟ ꯌꯥꯝ ꯅꯨꯡꯉꯥꯏꯅ ꯃꯈꯥꯗ ꯕꯨ ꯆꯠꯂꯒꯗꯤ ꯈꯣꯡꯅꯕꯨꯗꯤ ꯆꯠꯄꯕꯨꯗꯤ ꯂꯥꯏꯅꯕꯨ ꯌꯥꯔꯦ ꯂꯝꯕꯤ ꯊꯤꯡꯕ ꯈꯣꯠꯄꯗꯤ ꯂꯩꯇ꯭ꯔꯦ ꯐ꯭ꯂꯥꯏ ꯑꯣꯚꯔ ꯕ꯭ꯔꯤꯖꯇ ꯆꯠꯂꯕꯅꯤꯅ